ꯑꯩꯈꯣꯏꯅ ꯀꯔꯝꯍꯥꯏꯅ ꯃꯁꯥ ꯃꯁꯤꯡ ꯑꯩꯈꯣꯏꯅ ꯊꯥꯔꯒ ꯁꯦꯟꯗꯣꯡ ꯐꯪꯒꯗꯧꯕꯅꯣꯗꯣ ꯍꯥꯏꯕꯗꯣ ꯑꯩꯈꯣꯏꯅ ꯍꯪꯒꯥꯝ ꯑꯩꯈꯣꯏꯅ ꯍꯤꯡꯒꯣꯟꯁꯦ ꯐꯖꯅ ꯇꯧꯕ ꯑꯗꯨꯒ ꯍꯩꯒꯨꯝꯕꯁꯦ ꯐꯖꯅ ꯑꯩꯈꯣꯏ ꯌꯨꯝ ꯌꯨꯝꯒꯤ ꯀꯝꯄꯥꯎꯟꯗꯨꯗ ꯊꯥꯔꯕ ꯑꯦꯛꯖꯥꯝꯄꯜ ꯑꯃꯗ ꯄꯨꯡꯗꯣꯟ ꯍꯥꯏꯔꯣ ꯄꯨꯡꯗꯣꯟꯁꯦ ꯃꯇꯝ ꯑꯃꯗ ꯑꯩꯈꯣꯏꯅ ꯐꯖꯅ ꯊꯥꯔꯗꯤ ꯃꯇꯝ ꯃꯥꯒꯤ ꯁꯤꯖꯟ ꯂꯥꯛꯄꯀꯥꯟꯗ ꯑꯗꯨꯝ ꯄꯥꯜꯂꯛꯀꯅꯤ ꯄꯥꯜꯂꯛꯄꯀꯥꯟꯗ ꯂꯩꯇꯕ ꯃꯤꯉꯣꯟꯗ ꯌꯣꯜꯂꯗꯤ ꯕꯖꯥꯔꯗ ꯆꯠꯂꯒ ꯌꯣꯜꯂꯗꯤ ꯃꯤꯅ ꯂꯩꯔꯒ ꯑꯗꯨꯁꯨ ꯌꯣꯟꯕ ꯑꯣꯏꯔꯗꯤ ꯑꯩꯈꯣꯏꯅ ꯑꯗꯨꯒꯤ ꯄꯩꯁꯥꯁꯦ ꯑꯃꯨꯛꯀ ꯑꯩꯈꯣꯏꯒꯤ ꯀꯥꯟꯅꯕ ꯐꯩ ꯑꯗꯨꯒ ꯆꯥꯕꯁꯨ ꯐꯪꯉꯦ ꯑꯗꯨꯒ ꯍꯩꯅꯧ ꯍꯥꯏꯔꯣ ꯍꯩꯅꯧꯁꯦ ꯄꯥꯝꯕꯤꯁꯦ ꯊꯥꯔꯒꯗꯤ ꯃꯥꯒꯤ ꯃꯍꯩꯗꯣ ꯂꯣꯏꯅꯃꯛ ꯆꯥꯕ ꯉꯝꯗ꯭ꯔꯦ ꯍꯥꯏꯔꯁꯨ ꯌꯣꯜꯂꯒ ꯃꯥꯒꯤ ꯄꯩꯁꯥꯁꯦ ꯑꯗꯨꯝ ꯇꯥꯟꯕ ꯌꯥꯏ ꯑꯗꯨꯒ ꯃꯥꯒꯤ ꯎꯔꯨꯝꯗꯨꯅ ꯅꯨꯡꯉꯥꯏꯅ ꯐꯝꯂꯒ ꯅꯨꯡꯁꯤꯠ ꯐꯖꯕ ꯅꯨꯡꯁꯤꯠ ꯑꯐꯕ ꯑꯩꯈꯣꯏꯅ ꯅꯨꯡꯁꯤꯠ ꯐꯠꯇꯕ ꯂꯣꯏꯅꯃꯛ ꯃꯣꯏ ꯈꯣꯏꯅ ꯐꯕ ꯄꯤꯒꯅꯤ ꯍꯥꯏꯅ ꯍꯥꯏꯌꯦ ꯑꯗꯨꯒ ꯑꯩꯈꯣꯏꯅ ꯍꯤꯡꯒꯣꯟꯒꯨꯝꯕ ꯁꯦꯝꯕ ꯑꯦꯛꯖꯥꯝꯄꯜ ꯑꯃꯗ ꯍꯤꯡꯒꯣꯟ ꯁꯦꯝꯂꯒ ꯑꯩꯈꯣꯏꯅ ꯍꯩꯒꯨꯝꯕ ꯊꯥꯕ ꯑꯗꯨꯒ ꯃꯇꯝ ꯃꯇꯝꯒꯤ ꯍꯪꯒꯥꯝ ꯑꯣꯏꯔꯣ ꯑꯗꯨ ꯈꯥꯃꯦꯟ ꯑꯣꯏꯔꯣ ꯍꯋꯥꯏꯒꯨꯝꯕ ꯊꯥꯔꯗꯤ ꯑꯩꯈꯣꯏꯅ ꯐꯖꯅ ꯁꯦꯡꯗꯣꯛꯄꯤꯔꯒ ꯍꯥꯔ ꯌꯥꯎꯗꯕꯤꯗ ꯐꯖꯅ ꯁꯦꯡꯗꯣꯛꯄꯤꯔꯒ ꯅꯥꯄꯤꯈꯣꯏꯁꯨ ꯐꯖꯅ ꯄꯦꯡꯕꯤꯔꯒ ꯑꯗꯨꯒꯤ ꯅꯥꯄꯤꯗꯨꯅ ꯑꯃꯨꯛꯀ ꯃꯥꯒꯤ ꯍꯥꯔ ꯑꯣꯏꯍꯜꯂꯒ ꯐꯖꯅ ꯁꯦꯡꯗꯣꯛꯂꯒ ꯄꯦꯡꯕꯤꯔꯒ ꯌꯦꯟꯁꯥꯡꯁꯦ ꯑꯩꯈꯣꯏꯅ ꯐꯖꯅ ꯁꯦꯡꯗꯣꯛꯄꯤꯔꯒ ꯊꯥꯕ ꯑꯣꯏꯔꯒꯗꯤ ꯑꯩꯈꯣꯏꯅ ꯌꯦꯚꯁꯥꯡꯁꯨ ꯕꯖꯥꯔꯗꯒꯤ ꯄꯩꯁꯥ ꯃꯤꯅ ꯍꯥꯔ ꯍꯥꯞꯄ ꯑꯗꯨꯒꯤ ꯂꯩꯔꯒ ꯆꯥꯕ ꯁꯔꯨꯛꯇꯗꯤ ꯑꯩꯈꯣꯏꯅ ꯑꯗꯨꯒꯤ ꯑꯩꯈꯣꯏꯅ ꯏꯁꯥꯅ ꯍꯤꯡꯒꯣꯟꯁꯦ ꯁꯦꯝꯖꯔꯒ ꯑꯗꯨ ꯂꯩꯔꯒ ꯂꯩꯗꯕꯤꯗ ꯑꯗꯨꯗꯒꯤ ꯑꯩꯈꯣꯏ ꯏꯁꯥꯒꯤ ꯍꯤꯡꯒꯣꯟꯗꯒꯤ ꯂꯧꯔꯒ ꯆꯥꯔꯒ ꯑꯗꯨꯒ ꯌꯥꯝꯅ ꯊꯥꯕ ꯑꯣꯏꯔꯗꯤ ꯑꯩꯈꯣꯏꯅ ꯑꯗꯨꯒꯤ ꯍꯤꯡꯒꯣꯟꯗꯒꯤ ꯍꯪꯒꯥꯝꯁꯦ ꯑꯃꯨꯛꯀ ꯌꯣꯟꯕꯁꯨ ꯌꯥꯏ ꯑꯗꯨꯅ ꯄꯩꯁꯥꯁꯨ ꯑꯃꯨꯛꯀ ꯂꯥꯛꯑꯦ ꯑꯗꯨ ꯍꯪꯒꯥꯝꯈꯛ ꯅꯠꯇꯕꯤꯗ ꯀꯣꯕꯤꯒꯨꯝꯕ ꯑꯗꯨꯒ ꯈꯥꯃꯦꯟ ꯑꯁꯤꯟꯕꯒꯨꯝꯕ ꯐꯖꯅ ꯑꯩꯈꯣꯏꯅ ꯍꯤꯡꯒꯣꯟꯁꯦ ꯐꯖꯅ ꯇꯧꯕꯤꯔꯒ ꯄꯦꯡꯕꯤꯔꯒ ꯐꯖꯅ ꯑꯩꯈꯣꯏꯅ ꯑꯗꯨꯑꯣꯏꯗꯤ ꯑꯩꯈꯣꯏꯒꯤ ꯑꯦꯟꯖꯥꯡꯗꯨꯁꯨ ꯍꯥꯔ ꯌꯥꯎꯗꯦ ꯑꯗꯨ ꯍꯛꯆꯥꯡꯗ ꯌꯥꯝꯅ ꯀꯥꯟꯅꯕ ꯄꯤꯌꯦ ꯍꯥꯔ ꯌꯥꯎꯗꯕꯅꯤꯅ ꯍꯧꯖꯤꯛꯀꯥꯟꯁꯦ ꯕꯖꯥꯔꯗꯒꯤ ꯄꯣꯠ ꯂꯧꯕ ꯑꯩꯈꯣꯏꯅ ꯍꯧꯖꯤꯛꯀꯥꯟꯁꯦ ꯑꯩꯈꯣꯏꯅ ꯀꯔꯝꯍꯥꯏꯅ ꯄꯩꯁꯥꯁꯦ ꯄꯨꯊꯣꯛꯀꯗꯕꯅꯣ ꯍꯥꯏꯔꯗꯤ ꯑꯩꯈꯣꯏꯅ ꯍꯤꯡꯒꯣꯟ ꯇꯧꯔꯒ ꯌꯨꯝꯗ ꯍꯩꯒꯨꯝꯕ ꯐꯖꯅ ꯊꯥꯕꯤꯔꯒ ꯀꯔꯤ ꯀꯔꯥ ꯇꯧꯕꯤꯔꯒ ꯐꯖꯅ ꯄꯦꯡꯕꯤꯔꯒ ꯑꯩꯈꯣꯏꯅ ꯑꯗꯨꯒꯤ ꯎꯔꯨꯝꯗꯨꯗ ꯅꯨꯡꯉꯥꯏꯅ ꯐꯝꯕ ꯑꯗꯨꯒ ꯌꯦꯟꯁꯥꯡ ꯅꯥꯄꯤꯁꯨ ꯐꯖꯅ ꯑꯩꯈꯣꯏꯅ ꯄꯦꯡꯕꯤꯔꯒ ꯊꯝꯂꯒ ꯌꯦꯟꯁꯥꯡꯒꯨꯝꯕ ꯍꯪꯒꯥꯝꯒꯨꯝꯕ ꯃꯣꯔꯣꯛꯀꯨꯝꯕꯁꯨ ꯑꯩꯈꯣꯏꯅ ꯏꯁꯥꯅ ꯌꯨꯝꯗ ꯊꯥꯖꯔꯗꯤ ꯃꯤꯉꯣꯟꯗꯁꯨ ꯅꯤꯔꯣꯏ ꯄꯩꯁꯥꯁꯨ ꯂꯩꯔꯣꯏꯕ ꯑꯗꯨꯒ ꯑꯩꯈꯣꯏꯅ ꯑꯃꯨꯛꯀ ꯄꯩꯁꯥ ꯃꯣꯔꯣꯛꯇꯣ ꯍꯦꯛꯂ ꯑꯗꯨꯝ ꯌꯣꯜꯖꯔꯒ ꯕꯖꯥꯔꯗ ꯌꯣꯜꯂꯒ ꯄꯩꯁꯥꯁꯦ ꯑꯗꯨꯝ ꯄꯨꯊꯣꯛꯂꯨꯕ ꯌꯥꯏ ꯍꯥꯏꯔꯒ ꯍꯥꯏꯕꯅꯦ ꯑꯗꯨꯒ ꯈꯥꯃꯦꯟ ꯍꯪꯒꯥꯝꯈꯛꯇ ꯅꯠꯇꯦ ꯑꯩꯈꯣꯏꯒꯤ ꯐꯗꯤꯒꯣꯝꯁꯨ ꯊꯥꯕ ꯌꯥꯏ ꯐꯗꯤꯒꯣꯝꯁꯨ ꯃꯇꯝ ꯈꯖꯤꯛꯈꯛꯇꯅꯤ ꯐꯖꯅ ꯊꯥꯔꯒ ꯑꯗꯨꯝ ꯃꯇꯨꯝ ꯃꯇꯨꯝ ꯁꯦꯝꯂꯒ ꯑꯩꯈꯣꯏꯅ ꯌꯣꯟꯕꯁꯨ ꯌꯥꯏ ꯑꯗꯨꯒ ꯁꯥ ꯃꯔꯣꯏꯁꯨ ꯍꯤꯡꯒꯣꯟꯗ ꯐꯖꯅ ꯊꯥꯔꯗꯤ ꯑꯩꯈꯣꯏꯅ ꯌꯣꯟꯕꯒꯤꯈꯛ ꯅꯠꯇꯕ ꯑꯩꯈꯣꯏꯅ ꯂꯧꯔꯒ ꯐꯖꯅ ꯑꯩꯈꯣꯏꯒꯤ ꯍꯤꯡꯒꯣꯟꯗꯒꯤ ꯑꯣꯏꯕꯅꯤꯅ ꯑꯣꯔꯒꯥꯅꯤꯛꯁꯨ ꯑꯣꯏꯌꯦ ꯍꯥꯔꯁꯨ ꯌꯥꯎꯗꯕꯅꯤꯅ ꯄꯤꯌꯣꯔ ꯑꯣꯔꯒꯥꯅꯤꯛꯀꯤ ꯑꯩꯈꯣꯏꯅ ꯑꯦꯟꯁꯥꯡ ꯅꯥꯄꯤꯁꯨ ꯆꯥꯕ ꯐꯪꯉꯦ ꯌꯣꯟꯕꯁꯨ ꯐꯪꯉꯦ ꯀꯗꯥꯏ ꯀꯗꯥꯏꯗꯁꯨ ꯑꯩꯈꯣꯏꯅ ꯆꯠꯂꯁꯨ ꯑꯩꯈꯣꯏꯅ ꯑꯥ ꯕꯖꯥꯔꯗꯒꯤ ꯄꯣꯠ ꯂꯧꯔꯒ ꯆꯥꯔꯒꯗꯤ ꯄꯩꯁꯥꯁꯦ ꯑꯩꯈꯣꯏꯅ ꯂꯩꯕꯅꯤꯅ ꯄꯩꯁꯥꯁꯦ ꯑꯩꯈꯣꯏꯁꯦ ꯃꯥꯡꯉꯦ ꯍꯥꯏꯕ ꯑꯗꯨ ꯌꯨꯝꯗ ꯍꯤꯡꯒꯣꯟ ꯇꯧꯔꯒ ꯁꯤꯖꯤꯟꯅꯕ ꯑꯣꯏꯔꯒꯗꯤ ꯐꯖꯅ ꯑꯩꯈꯣꯏꯅ ꯀꯥꯟꯅꯕ ꯐꯪꯉꯦ ꯍꯥꯏꯕꯁꯦ ꯍꯥꯏꯅꯤꯡꯕꯅꯦ ꯑꯗꯨꯒ ꯑꯩꯈꯣꯏꯁꯦ ꯍꯪꯒꯥꯝꯈꯛꯇ ꯅꯠꯇꯕꯤꯗ ꯀꯣꯕꯤꯁꯨ ꯊꯥꯕ ꯑꯂꯨꯁꯨ ꯊꯥꯕ ꯃꯣꯔꯣꯛꯁꯨ ꯊꯥꯕ ꯑꯗꯨꯒ ꯍꯋꯥꯏꯁꯨ ꯀꯤꯠꯅꯤ ꯕꯤꯟꯁꯀꯨꯝꯕꯁꯨ ꯑꯩꯈꯣꯏꯅ ꯍꯤꯡꯒꯣꯟꯗ ꯊꯥꯔꯗꯤ ꯐꯖꯅ ꯑꯩꯈꯣꯏꯒꯤ ꯍꯤꯡꯒꯣꯟꯗꯒꯤ ꯂꯧꯔꯒ ꯆꯥꯕ ꯌꯥꯏ ꯑꯗꯨꯒ ꯌꯣꯟꯕꯁꯨ ꯌꯥꯏ ꯁꯦꯟꯊꯣꯛ ꯑꯃꯅꯁꯨ ꯇꯧꯕ ꯌꯥꯏ ꯑꯗꯨꯒ ꯍꯩ ꯍꯥꯏꯔꯣ ꯍꯩꯁꯦ ꯑꯩꯈꯣꯏ ꯍꯤꯡꯒꯣꯟꯗꯨꯗ ꯍꯤꯡꯒꯣꯟꯗꯨꯗ ꯑꯣꯏꯗ꯭ꯔꯕꯁꯨ ꯑꯩꯈꯣꯏꯒꯤ ꯌꯨꯝꯒꯤ ꯀꯝꯄꯥꯎꯟꯗꯨꯗ ꯍꯩꯅꯧꯒꯨꯝꯕ ꯊꯥꯕ ꯑꯗꯨꯒ ꯀꯔꯤ ꯄꯨꯡꯗꯣꯟꯒꯨꯝꯕ ꯊꯥꯕ ꯑꯗꯨꯒ ꯄꯣꯃꯦꯒ꯭ꯔꯦꯅꯦꯠꯀꯨꯝꯕ ꯊꯥꯕ ꯊꯥꯕ ꯑꯣꯏꯔꯗꯤ ꯊꯥꯕꯗꯨꯅꯗꯤ ꯑꯗꯨꯝ ꯑꯩꯈꯣꯏꯗ ꯍꯦꯛꯂꯒ ꯌꯣꯟꯂꯒ ꯑꯗꯨꯝ ꯆꯥꯒꯗꯕꯅꯦ ꯑꯗꯨꯅ ꯍꯩꯁꯤꯁꯨ ꯃꯔꯥꯡ ꯌꯥꯝ ꯐꯩ ꯍꯛꯆꯥꯡꯒꯤꯗꯃꯛꯇ ꯌꯥꯝ ꯐꯩ ꯁꯦꯟꯁꯨ ꯊꯣꯛꯀꯅꯤ ꯑꯗꯨꯒ ꯑꯗꯨ ꯅꯠꯇꯕꯤꯗ ꯑꯃꯨꯛꯀ ꯑꯃ ꯀꯔꯤ ꯆꯤꯡꯒꯤ ꯌꯦꯟꯗꯦꯝꯒꯨꯝꯕꯁꯨ ꯊꯥꯔꯗꯤ ꯕꯖꯥꯔꯗꯒꯤ ꯂꯩꯔꯣꯏ ꯑꯩꯈꯣꯏꯅ ꯌꯣꯟꯒꯗꯕꯅꯤ ꯑꯗꯨꯒ ꯃꯤꯉꯣꯟꯗꯁꯨ ꯄꯤꯖꯕꯁꯨ ꯌꯥꯏ ꯑꯩꯈꯣꯏꯅ ꯂꯩꯕ ꯊꯥꯔꯒ ꯑꯩꯈꯣꯏꯅ ꯆꯥꯕꯁꯨ ꯌꯥꯏ ꯃꯤꯉꯣꯟꯗ ꯄꯤꯕꯁꯨ ꯌꯥꯏ ꯍꯥꯏꯕꯅꯤ

ꯑꯩꯅ ꯍꯤꯡꯒꯣꯟꯗ ꯊꯥꯖꯕ ꯑꯣꯏꯔꯗꯤ ꯃꯤꯒꯤ ꯍꯤꯡꯒꯣꯟꯗꯗꯤ ꯍꯥꯔꯁꯨ ꯌꯥꯎꯔꯝꯒꯅꯤ ꯀꯔꯤ ꯀꯔꯥꯁꯨ ꯌꯥꯎꯔꯝꯒꯅꯤ ꯑꯩꯈꯣꯏꯅ ꯏꯁꯥꯅ ꯊꯥꯕ ꯑꯣꯏꯔꯗꯤ ꯍꯥꯔꯁꯨ ꯌꯥꯎꯔꯣꯏ ꯐꯖꯅ ꯄꯦꯡꯕꯤꯒꯅꯤ ꯑꯗꯨꯒ ꯑꯃꯣꯠ ꯑꯀꯥꯏꯁꯨ ꯌꯥꯎꯔꯣꯏ ꯍꯛꯆꯥꯡꯒꯤꯗꯃꯛꯇ ꯂꯣꯏꯅꯃꯛ ꯍꯦꯜꯊ ꯍꯦꯜꯗꯤ ꯑꯣꯏꯅꯉꯥꯏꯒꯤꯗꯃꯛꯇ ꯑꯩꯈꯣꯏꯁꯦ ꯑꯩꯈꯣꯏ ꯏꯁꯥꯅ ꯑꯗꯨꯒ ꯍꯦꯜꯊ ꯑꯩꯈꯣꯏ ꯏꯁꯥꯈꯛꯀꯤ ꯅꯠꯇꯕꯤꯗ ꯑꯗꯨꯝ ꯃꯤꯉꯣꯟꯗꯁꯨ ꯌꯣꯟꯕꯁꯨ ꯄꯩꯁꯥꯁꯨ ꯌꯥꯝ ꯊꯣꯛꯀꯅꯤ ꯍꯥꯏꯅ ꯍꯥꯏꯖꯩ ꯑꯗꯨꯒ ꯃꯇꯝ ꯃꯇꯝꯒꯤ ꯑꯦꯟꯁꯥꯡꯁꯤꯁꯨ ꯑꯩꯈꯣꯏꯅ ꯑꯩꯈꯣꯏꯒꯤ ꯍꯤꯡꯒꯣꯟꯗ ꯊꯥꯕ ꯑꯣꯏꯔꯗꯤ ꯑꯩꯈꯣꯏꯅ ꯌꯣꯜꯂꯗꯤ ꯑꯩꯈꯣꯏꯒꯤ ꯁꯦꯟꯁꯤꯁꯨ ꯑꯗꯨꯝ ꯂꯥꯛꯆꯔꯒꯅꯤ ꯃꯔꯅꯥꯏꯗ ꯑꯗꯨꯝ ꯂꯥꯛꯀꯅꯤ ꯄꯩꯁꯥ ꯐꯖꯅ ꯊꯕꯛꯁꯦ ꯐꯖꯅ ꯑꯩꯈꯣꯏꯅ ꯇꯧꯔꯒꯗꯤ ꯑꯩꯈꯣꯏꯒꯤ ꯀꯥꯟꯅꯕ ꯍꯛꯆꯥꯡꯒꯤꯁꯨ ꯀꯥꯟꯅꯕ ꯆꯤꯟꯖꯥꯛꯁꯨ ꯀꯥꯟꯅꯕ ꯆꯥꯕꯁꯨ ꯐꯪꯕ ꯂꯣꯏꯅꯃꯛ ꯑꯣꯏꯒꯅꯤ ꯍꯥꯏꯅ ꯍꯥꯏꯖꯩ